ꯁꯥ ꯁꯟꯁꯤꯡꯅ ꯁꯖꯤꯛ ꯆꯥꯅꯕꯒꯤꯗꯃꯛ ꯑꯁꯪꯕ ꯂꯝꯄꯥꯛꯁꯤꯡ ꯂꯩ ꯆꯤꯡ ꯄꯥꯠ ꯇꯨꯔꯦꯟ ꯂꯕꯨꯛ ꯂꯝꯍꯥꯡꯗ ꯑꯁꯪꯕ ꯃꯅꯥ ꯃꯁꯤꯡ ꯍꯧꯕꯗꯒꯤ ꯃꯈꯣꯏꯅ ꯃꯕꯨꯛ ꯊꯟꯅ ꯆꯥꯗꯨꯅ ꯑꯀꯣꯏꯕꯒꯤ ꯐꯤꯚꯝ ꯍꯣꯡꯂꯛꯄ ꯁꯝꯅ ꯍꯥꯏꯔꯕꯗ ꯏꯁꯤꯡ ꯅꯨꯡꯁꯤꯠꯀꯤ ꯐꯤꯚꯝ ꯄ꯭ꯂꯥꯁꯇꯤꯛ ꯏꯁꯤꯡ ꯋꯥꯠꯄ ꯑꯁꯤꯅꯆꯤꯡꯕꯁꯤꯡ ꯑꯁꯤꯅ ꯃꯔꯝ ꯑꯣꯏꯔꯒ ꯑꯩꯍꯥꯛꯅ ꯁꯥ ꯁꯟꯁꯤꯡꯗ ꯑꯀꯥꯏꯕ ꯊꯣꯛꯍꯟꯕ ꯌꯥꯏ ꯄ꯭ꯂꯥꯁꯇꯤꯛ ꯕꯣꯇꯜ ꯃꯔꯥꯡ ꯀꯥꯏꯅ ꯆꯩꯈꯥꯏꯔꯛꯄꯗꯒꯤ ꯁꯥ ꯁꯟꯁꯤꯡꯗꯨꯅ ꯁꯖꯤꯛ ꯆꯥꯅꯕꯒꯤꯗꯃꯛꯇ ꯆꯤꯡ ꯄꯥꯠ ꯇꯨꯔꯦꯟꯗ ꯆꯠꯂꯨꯕ ꯃꯇꯝꯗ ꯄ꯭ꯂꯥꯁꯇꯤꯛ ꯑꯣꯏꯅ ꯆꯥꯁꯤꯟꯕꯗꯒꯤ ꯁꯥ ꯁꯟ ꯁꯤꯡ ꯑꯗꯨ ꯂꯥꯏꯅꯥ ꯅꯥꯗꯨꯅ ꯁꯤꯕ ꯐꯥꯎꯕ ꯌꯥꯎꯋꯤ ꯑꯗꯨꯒ ꯀꯔꯤ ꯇꯨꯔꯦꯟꯒꯤ ꯏꯁꯤꯡ ꯊꯛꯂꯨꯕꯗꯒꯤ ꯁꯟꯁꯤꯡ ꯑꯗꯨ ꯀꯟꯕ ꯉꯝꯗꯕ ꯂꯥꯏꯅꯥꯅ ꯅꯥꯕ ꯌꯥꯎꯋꯤ ꯏꯁꯤꯡ ꯑꯗꯨ ꯐꯠꯇꯕ ꯏꯁꯤꯡ ꯑꯣꯏꯕꯅ ꯃꯔꯝꯅ ꯀꯔꯤꯒꯨꯝꯕ ꯏꯆꯥꯎ ꯂꯥꯛꯇꯨꯅ ꯂꯝꯄꯥꯛꯁꯤꯡ ꯑꯃꯗꯤ ꯆꯤꯡ ꯄꯥꯠ ꯇꯨꯔꯦꯟꯁꯤꯡ ꯄꯨꯝꯅꯃꯛ ꯊꯨꯝꯈꯤꯕꯗꯒꯤ ꯑꯁꯪꯕ ꯃꯅꯥ ꯃꯁꯤꯡ ꯍꯧꯈꯤꯕꯁꯤꯡ ꯑꯗꯨ ꯁꯥ ꯁꯟꯁꯤꯡ ꯑꯗꯨꯅ ꯆꯥꯕ ꯐꯪꯗꯕꯗꯒꯤ ꯃꯕꯨꯛ ꯊꯟꯗꯕꯗꯒꯤ ꯂꯥꯏꯅꯥ ꯅꯥꯈꯤꯕꯁꯨ ꯌꯥꯎꯋꯤ